ꯍꯜꯂꯣ ꯑꯩꯅ ꯗꯦꯠ ꯇ꯭ꯋꯦꯟꯇꯤ ꯊ꯭ꯔꯤ ꯅꯨꯃꯤꯠꯁꯤꯗ ꯖꯣꯃꯥꯇꯣꯒꯤ ꯑꯦꯞꯁꯤꯗ ꯑꯣꯔꯗꯔ ꯇꯧꯖꯕ ꯃꯣꯃꯣꯁꯀ ꯆꯧꯃꯤꯟ ꯑꯁꯤ ꯑꯩꯒꯤ ꯐꯦꯝꯂꯤ ꯄ꯭ꯔꯣꯕ꯭ꯂꯦꯝꯁ ꯂꯩꯕ ꯃꯔꯝꯅ ꯀꯦꯟꯁꯦꯜ ꯇꯧꯖꯒꯦ ꯑꯩꯒꯤ ꯄꯦꯃꯦꯟ ꯇꯧꯈꯤꯕ ꯑꯗꯣ ꯔꯤꯐꯟ ꯇꯧꯕꯤꯌꯣ